ꯑꯩꯒꯤ ꯏꯆꯤꯜ ꯏꯅꯥꯎꯁꯤ ꯄꯨꯟꯅ ꯃꯉꯥꯅꯤ ꯅꯤꯄꯥ ꯃꯔꯤ ꯅꯨꯄꯤ ꯑꯃ ꯑꯩꯈꯣꯏ ꯈꯨꯗꯤꯡꯃꯛ ꯒ꯭ꯔꯦꯖꯨꯋꯦꯁꯟ ꯂꯣꯏꯔꯕ ꯃꯇꯨꯡꯗ ꯃꯁꯥ ꯃꯁꯥꯒꯤ ꯍꯤꯡꯅꯅꯕꯒꯤꯗꯃꯛꯇ ꯒꯣꯔꯃꯦꯟ ꯑꯦꯝꯄ꯭ꯂꯣꯌꯤ ꯑꯃꯃꯝ ꯂꯣꯏꯅ ꯐꯪꯉꯤ ꯍꯥꯏꯔꯤꯕꯁꯤꯡꯁꯤꯒꯤ ꯃꯅꯨꯡꯗ ꯏꯌꯥꯝꯕ ꯑꯃ ꯃꯊꯪꯗ ꯏꯆꯦ ꯃꯊꯪꯗ ꯏꯩꯖꯨ ꯄꯦꯟꯖꯤꯟ ꯆꯠꯆꯔꯦ ꯍꯧꯖꯤꯛ ꯍꯧꯖꯤꯛ ꯏꯅꯥꯎꯅꯤꯄꯥ ꯑꯅꯤ ꯂꯩꯔꯤ ꯃꯈꯣꯏꯗꯤ ꯑꯃꯅ ꯇꯨ ꯊꯥꯎꯖꯟ ꯇꯣꯏꯟꯇꯤ ꯐꯥꯏꯕꯇ ꯄꯦꯟꯖꯟ ꯆꯠꯀꯅꯤ ꯑꯗꯨꯒ ꯑꯃꯅ ꯇꯨ ꯊꯥꯎꯖꯟ ꯇꯣꯏꯟꯇꯤ ꯁꯕꯦꯟꯗ ꯄꯦꯟꯖꯟ ꯆꯠꯀꯅꯤ ꯑꯗꯨꯕꯨ ꯑꯩꯈꯣꯏ ꯑꯩꯈꯣꯏꯅ ꯄꯥꯏꯔꯨꯕ ꯊꯕꯛꯇꯨꯒꯤ ꯃꯇꯨꯡ ꯏꯟꯅ ꯑꯩꯈꯣꯏꯒꯤ ꯏꯟꯀꯝꯗ ꯈꯦꯠꯅꯕ ꯑꯗꯨꯝ ꯈꯔ ꯂꯩ ꯑꯗꯨ ꯑꯣꯏꯔꯒꯁꯨ ꯃꯤꯗꯜ ꯀ꯭ꯂꯥꯁ ꯐꯦꯃꯤꯂꯤ ꯑꯃꯒꯤ ꯍꯤꯡꯃꯤꯟꯅꯕ ꯃꯋꯣꯡꯗ ꯑꯗꯨꯝ ꯂꯩ ꯏꯌꯥꯝꯕꯗꯤ ꯑꯩꯉꯣꯟꯗꯒꯤ ꯈꯤꯇꯪ ꯄꯤꯛꯏ ꯑꯗꯨꯅ ꯃꯤꯅ ꯍꯥꯏꯅꯕꯗ ꯃꯥꯅ ꯅꯍꯥ ꯃꯥꯜꯂꯤ ꯍꯦꯛꯇ ꯍꯥꯏꯕꯒꯨꯝꯕ ꯑꯩꯈꯣꯏꯅ ꯆꯤꯔꯥꯏ ꯈꯔ ꯇꯥꯡꯕ ꯁꯝ ꯌꯥꯝ ꯍꯧꯗꯕꯁꯤꯗ ꯑꯍꯜ ꯃꯥꯜꯂꯤ ꯍꯦꯛꯇ ꯍꯥꯏꯕꯒꯨꯝꯕ ꯑꯁꯤꯅꯆꯤꯡꯕ ꯈꯔꯗꯤ ꯂꯩ ꯑꯗꯨꯒ ꯌꯨꯝꯕꯥꯜ ꯀꯩꯕꯥꯜ ꯍꯤꯡꯕꯒꯤ ꯃꯋꯣꯡꯗꯤ ꯑꯩꯈꯣꯏꯅ ꯁꯦꯟ ꯊꯨꯝ ꯈꯔ ꯈꯔ ꯑꯗꯨꯝ ꯊꯣꯛꯅꯕꯅꯤꯅ ꯑꯗꯨꯝ ꯃꯌꯥꯝꯒꯤ ꯃꯔꯛꯇ ꯇꯤꯟꯕ ꯉꯝꯅꯅꯕ ꯍꯧꯖꯤꯛ ꯍꯧꯖꯤꯛꯀꯤ ꯑꯣꯏꯅꯗꯤ ꯑꯗꯨꯝ ꯄꯥꯜꯂꯤ ꯑꯁꯨꯃꯥꯏꯅ ꯊꯝꯖꯒꯦ